ꯑꯩꯅ ꯂꯥꯏ ꯑꯃ ꯌꯦꯛꯄ ꯍꯧꯕꯁꯦ ꯑꯩꯈꯣꯏꯒꯤ ꯍꯥꯟꯅ ꯄꯣꯠ ꯑꯃꯗꯒꯤ ꯁꯤꯜꯂꯒ ꯌꯦꯛꯀꯗ꯭ꯔꯥ ꯅꯠꯇ꯭ꯔꯒ ꯏꯁꯥꯅ ꯁꯥꯒꯠꯂꯒ ꯌꯦꯛꯀꯗ꯭ꯔꯥꯅ ꯂꯩ ꯑꯗꯨꯕꯨ ꯂꯥꯏꯕꯗꯤ ꯑꯩꯈꯣꯏꯒꯤ ꯄꯣꯠ ꯑꯃꯗꯒꯤ ꯌꯦꯡꯉꯒ ꯂꯥꯏ ꯑꯌꯦꯛꯄꯁꯤꯅ ꯂꯥꯏ ꯃꯁꯤ ꯑꯩꯈꯣꯏꯒꯤ ꯑꯍꯥꯟꯕꯗ ꯃꯨꯟꯅ ꯌꯦꯡꯉꯒ ꯅꯩꯅꯔꯕ ꯃꯇꯨꯡꯗ ꯄꯦꯟꯁꯤꯜꯅ ꯍꯥꯟꯅ ꯄꯥꯅ ꯌꯦꯛꯀꯗꯧꯔꯤꯕꯒꯤ ꯃꯃꯤꯁꯤꯡ ꯑꯁꯤ ꯆꯦꯕꯥꯡꯗꯨꯗ ꯇꯥꯍꯟꯕ ꯑꯗꯨ ꯂꯣꯏꯔꯕ ꯃꯇꯨꯡꯗ ꯑꯈꯣꯏꯒꯤ ꯀꯂꯔꯁꯦ ꯃꯐꯝ ꯆꯥ ꯆꯥꯅ ꯇꯞ ꯇꯞꯅ ꯍꯥꯞꯆꯤꯜꯂꯛꯇꯨꯅ ꯁꯨꯃꯥꯏꯅ ꯇꯧꯔꯒ ꯌꯦꯛꯄ ꯂꯣꯏꯁꯜꯂꯦ